ꯑꯩꯅ ꯑꯩꯒꯤ ꯃꯔꯨꯞ ꯑꯃꯒꯤ ꯌꯨꯝꯗ ꯆꯠꯂꯨꯕ ꯃꯇꯝꯗ ꯃꯈꯣꯏꯒꯤ ꯍꯤꯡꯈꯣꯜ ꯑꯗꯨ ꯌꯥꯝꯅ ꯆꯥꯎꯕ ꯑꯣꯏꯗꯦ ꯌꯨꯝ ꯑꯃ ꯁꯪꯒꯣꯏ ꯑꯃ ꯂꯩꯔꯕ ꯃꯇꯨꯡꯗ ꯄꯣꯠ ꯆꯩ ꯊꯥꯅꯕ ꯃꯐꯝ ꯌꯥꯝꯅ ꯄꯥꯛꯅ ꯐꯪꯕ ꯑꯣꯏꯈꯤꯗꯦ ꯑꯗꯨꯕꯨ ꯃꯈꯣꯏꯒꯤ ꯍꯤꯡꯈꯣꯜꯗ ꯆꯥꯅꯅꯕ ꯀꯣꯕꯤꯁ ꯀꯣꯕꯤ ꯊꯥꯕ ꯃꯇꯝ ꯃꯇꯝꯒꯤ ꯑꯣꯏꯅ ꯃꯣꯏ ꯑꯩꯅ ꯃꯈꯣꯏꯗ ꯆꯠꯂꯨꯕ ꯈꯨꯗꯤꯡꯒꯤ ꯊꯥꯔꯝꯂꯤꯕ ꯄꯣꯠ ꯆꯩꯁꯤꯡ ꯑꯗꯨ ꯃꯇꯝ ꯃꯇꯝꯒꯤ ꯑꯣꯏꯅ ꯌꯥꯝꯅ ꯃꯑꯣꯡ ꯇꯥꯅ ꯏꯁꯪ ꯁꯪꯅ ꯌꯥꯝꯅ ꯐꯖꯟꯅ ꯃꯈꯣꯡꯗ ꯅꯥꯄꯤ ꯁꯤꯡꯕꯤ ꯌꯥꯎꯗꯅ ꯌꯥꯝꯅ ꯅꯥꯟꯅ ꯊꯥꯕ ꯑꯩꯅ ꯎꯖꯔꯛꯈꯤ ꯃꯔꯝ ꯑꯁꯤꯗꯒꯤ ꯑꯩꯅ ꯑꯩꯒꯤ ꯍꯤꯡꯈꯣꯜ ꯑꯃꯨꯛ ꯌꯦꯡꯂꯨꯕ ꯃꯇꯝꯗ ꯆꯥꯡꯗꯝꯅꯗꯨꯅ ꯌꯦꯡꯂꯨꯕ ꯃꯇꯝꯗ ꯑꯩꯒꯤ ꯍꯤꯡꯈꯣꯜꯁꯤꯗꯤ ꯑꯁꯨꯛꯀꯤ ꯃꯇꯤꯛ ꯆꯥꯎꯏ ꯑꯗꯨꯕꯨ ꯑꯩꯒꯤ ꯍꯤꯡꯈꯣꯜ ꯑꯁꯤ ꯅꯥꯄꯤꯅ ꯊꯜꯂꯒ ꯃꯄꯨ ꯄꯥꯟꯗꯕ ꯍꯤꯡꯈꯣꯜ ꯑꯃꯒꯨꯝ ꯂꯩꯔꯝꯕ ꯑꯩꯅ ꯊꯦꯡꯅꯖꯩ ꯃꯁꯤꯅ ꯑꯩꯉꯣꯟꯗ ꯏꯊꯤꯜ ꯑꯃ ꯄꯤꯕꯤꯔꯒ ꯄꯤꯕ ꯑꯣꯏꯔꯒ ꯑꯩꯅ ꯑꯩꯒꯤ ꯍꯤꯡꯈꯣꯜ ꯑꯁꯤꯕꯨ ꯁꯦꯡꯗꯣꯛ ꯆꯥꯝꯊꯣꯛꯂꯒ ꯌꯥꯝꯅ ꯃꯑꯣꯡ ꯇꯥꯅ ꯊꯥꯕ ꯄꯣꯠ ꯆꯩ ꯌꯥꯝꯅ ꯃꯑꯣꯡ ꯇꯥꯅ ꯍꯧꯍꯟꯕ ꯄꯥꯝꯈꯤ